ꯁꯦꯜꯞ ꯍꯦꯜꯞ ꯒ꯭ꯔꯨꯞ ꯍꯥꯏꯕꯁꯤ ꯌꯥꯝꯅ ꯀꯥꯟꯅꯩ ꯃꯔꯝꯗꯤ ꯁꯦꯜꯞ ꯍꯦꯜꯞ ꯒ꯭ꯔꯨꯞ ꯂꯩꯕꯅ ꯑꯩꯈꯣꯏꯒꯤ ꯑꯋꯥꯕ ꯈꯨꯟ ꯑꯃꯗ ꯇꯥꯔꯦ ꯃꯈꯣꯏ ꯃꯌꯥꯝꯅ ꯄꯨꯟꯁꯤꯟꯗꯨꯅ ꯑꯩꯈꯣꯏ ꯃꯌꯥꯝꯅ ꯄꯨꯟꯁꯟꯗꯨꯅ ꯃꯇꯦꯡ ꯄꯥꯡꯅꯕꯩꯗꯃꯛꯇ ꯁꯦꯜ ꯄꯨꯟꯁꯟꯕ ꯅꯠꯇ꯭ꯔꯒꯁꯨ ꯁꯔꯀꯥꯗꯒꯤ ꯃꯇꯦꯡ ꯂꯧꯕ ꯌꯥꯏ ꯑꯃꯁꯨꯡ ꯅꯨꯄꯤꯕꯨ ꯏꯝꯄ꯭ꯂꯣꯏꯃꯦꯟ ꯑꯣꯏꯍꯟꯕ ꯑꯁꯤꯅ ꯃꯍꯥꯛꯅ ꯃꯤꯌꯥꯝꯒꯤ ꯃꯔꯛꯇ ꯑꯃꯁꯨꯡ ꯅꯨꯄꯥꯒꯤ ꯃꯈꯥ ꯄꯣꯟꯗꯅ ꯂꯩꯕ ꯑꯣꯔ ꯍꯤꯡꯕ ꯉꯝꯃꯤ ꯑꯃꯁꯨꯡ ꯅꯨꯄꯤ ꯑꯣꯏꯕꯁꯤꯡꯁꯨ ꯅꯨꯄꯥꯒ ꯆꯞ ꯃꯥꯟꯅꯩ ꯍꯥꯏꯕꯗꯣ ꯎꯠꯄꯁꯨ ꯉꯝꯃꯤ